ꯑꯉꯥꯡ ꯑꯅꯧꯕ ꯄꯣꯛꯄꯒꯤ ꯑꯍꯥꯟꯕ ꯆꯍꯤꯗ ꯄꯥꯡꯊꯣꯛꯄ ꯂꯥꯏꯅꯤꯡ ꯂꯥꯏꯁꯣꯜꯁꯤ ꯑꯍꯥꯟꯕꯗ ꯏꯄꯥꯟ ꯊꯥꯕ ꯑꯗꯨꯒ ꯑꯅꯤꯁꯨꯕꯗ ꯆꯥꯀꯨꯝꯕ ꯆꯥꯛ ꯎꯝꯕ ꯅꯨꯃꯤꯠ ꯑꯁꯤꯗ ꯑꯉꯥꯡ ꯑꯁꯤꯅ ꯈ꯭ꯋꯥꯏꯗꯒꯤ ꯏꯍꯥꯟ ꯍꯥꯟꯅ ꯆꯥꯛ ꯁꯦ ꯃꯍꯥꯎ ꯇꯪꯕ ꯅꯨꯃꯤꯠꯅꯤ ꯑꯗꯨꯒ ꯁꯤ ꯊꯧꯔꯝ ꯑꯁꯤꯗ ꯑꯩꯈꯣꯏꯅ ꯑꯉꯥꯡꯁꯤꯒꯤ ꯃꯃꯥꯡꯗ ꯄꯩꯁꯥ ꯂꯥꯏꯔꯤꯛ ꯂꯩꯕꯥꯛ ꯐꯧꯁꯦ ꯄꯔꯦꯡ ꯁꯥꯅ ꯊꯝꯃꯀꯥꯟꯗ ꯑꯉꯥꯡ ꯑꯁꯤꯅ ꯑꯍꯥꯟꯕ ꯄꯥꯏꯕꯗꯣ ꯃꯥꯒꯤ ꯑꯗꯨꯗ ꯌꯥꯝꯅ